ꯍꯜꯂꯣ ꯑꯥ ꯅꯨꯡꯉꯥꯏꯔꯤ ꯅꯨꯡꯉꯥꯏꯔꯤ ꯅꯪꯗꯤ ꯀꯃꯥꯏꯅ ꯇꯧꯔꯤ ꯅꯪꯗꯤ ꯎꯟꯅꯗꯁꯨ ꯀꯨꯏꯔꯦ ꯍꯣꯏ ꯉꯥꯏꯍꯥꯛꯇꯪ ꯀꯣꯏꯊꯣꯛꯎꯕ ꯌꯥꯕꯖꯥꯠꯅꯤ ꯀꯥꯏꯗꯅꯣꯃ ꯁꯨꯝ ꯀꯣꯏꯆꯠꯄ ꯑꯣꯏꯅ ꯎꯝ ꯉꯥꯏꯍꯥꯛ ꯉꯥꯏꯍꯥꯛꯇꯪ ꯀꯣꯏꯊꯣꯛꯎꯁꯦ ꯍꯥꯏꯕ꯭ꯔꯣ ꯀꯥꯏꯗꯅꯣ ꯑꯃ

ꯌꯥꯏ ꯌꯥꯏ ꯌꯥꯏ ꯀꯣꯏꯆꯠꯂꯨꯁꯦ ꯀꯥꯟꯅꯗꯦ ꯀꯗꯣꯝ ꯀꯗꯣꯝ ꯁꯥꯏꯗ ꯔꯣꯝ ꯀꯔꯤ ꯀꯔꯤ ꯂꯝ ꯀꯣꯏꯔꯨꯁꯦ ꯍꯥꯏꯅꯣ ꯀꯣꯏꯔꯗꯤ ꯀꯣꯏꯔꯗꯤ ꯃꯔꯤ ꯃꯔꯤ ꯀꯣꯏꯔ ꯆꯠꯈ꯭ꯔꯗꯧꯅꯦ ꯀꯔꯤ ꯂꯝ ꯀꯣꯏꯔꯨꯁꯦ ꯍꯥꯏꯅꯣ

ꯌꯥꯏ ꯌꯥꯏ ꯌꯥꯏ ꯑꯗꯨꯒꯤ ꯑꯗꯨ ꯖꯒꯥꯗꯨ ꯑꯗꯨꯗ ꯑꯣꯏꯅ ꯆꯥꯔꯨꯕ ꯊꯣꯡꯉ ꯄꯨꯔꯒ ꯌꯥꯏ ꯌꯥꯏ ꯌꯥꯏ ꯃꯥꯟꯅꯦ ꯃꯥꯟꯅꯦ

ꯃꯥꯟꯅꯦ ꯃꯥꯟꯅꯦ ꯑꯗꯨꯑꯣꯏꯗꯤ ꯌꯥꯔꯗꯤ ꯑꯥꯗ ꯑꯍꯤꯡ ꯂꯦꯛꯊꯣꯛꯑꯥꯒ ꯒ꯭ꯌꯥꯟ ꯇꯥꯅ ꯅꯣꯡꯉꯟꯂ ꯍꯟꯂꯛꯑꯁꯤꯅꯦ ꯅꯣꯡꯉꯟꯂꯒ ꯑꯥꯗ ꯐꯖꯅ ꯑꯍꯤꯡ ꯂꯦꯛꯊꯣꯛꯑꯥꯒ ꯃꯣꯏꯒꯤ ꯀꯩꯅꯣꯒ ꯂꯣꯛꯇꯥꯛ ꯃꯌꯥꯏ ꯁꯪꯒ ꯁꯥꯔꯒ ꯂꯩ ꯂꯩꯐꯝꯗꯨꯒꯀꯣ ꯑꯥ ꯑꯩ ꯆꯠꯇ꯭ꯔꯤ ꯅꯣꯏ ꯅꯃꯥꯟꯅꯕꯩꯗ ꯑꯗꯨꯝ ꯍꯥꯏꯔꯒ ꯌꯥꯔꯣꯏꯗ꯭ꯔꯣ ꯀꯟꯇꯦꯛꯇꯣ ꯇꯧꯔꯒ ꯑꯩꯈꯣꯏꯅ ꯀꯟꯇꯦꯛ ꯇꯧꯔꯒ ꯁꯨꯃꯥꯏꯅ ꯁꯨꯃꯥꯏꯅ ꯀꯥ ꯋꯥꯏꯕꯤꯔꯝꯃꯣ ꯈꯣꯠꯄꯤꯔꯝꯃꯣ ꯍꯥꯏꯔꯒ ꯍꯥꯟꯅ ꯀꯟꯇꯦꯛ ꯇꯧꯈ꯭ꯔꯕ

ꯍꯣꯏꯅꯦ ꯃꯣꯏ ꯌꯨꯝꯗꯣ ꯍꯥꯡꯕ꯭ꯔ ꯍꯪꯗꯕ꯭ꯔ ꯍꯪꯗꯕ꯭ꯔꯥ ꯍꯪꯗ꯭ꯔꯗꯤꯀꯣ ꯌꯨꯝꯗꯣ ꯍꯥꯡꯉꯝꯗ꯭ꯔꯗꯤ ꯑꯃꯨꯛ ꯆꯠꯂꯨꯔꯁꯨ ꯐꯥꯔꯛ ꯇꯥꯅꯤꯗꯅ ꯍꯥꯟꯅ ꯀꯟꯇꯦꯛ ꯇꯧ ꯀꯟꯇꯦꯛ ꯇꯧꯕꯤꯔꯥꯃꯗꯤ ꯐꯥꯅꯤꯗꯅ ꯌꯥꯏ ꯀꯣꯏꯔꯨꯁꯤ ꯀꯣꯏꯔꯨꯁꯤ ꯍꯣꯏ ꯑꯗꯨ ꯑꯣꯏꯗꯤ

ꯃꯤ ꯑꯃ ꯑꯅꯤ ꯃꯤ ꯑꯃꯅꯤ ꯄꯨꯟꯁꯤꯗ ꯏꯕꯥꯟꯅꯤꯗꯪ ꯅꯨꯡꯉꯥꯏꯔꯣꯏꯗ ꯃꯤ ꯑꯍꯨꯝ ꯃꯔꯤꯃꯨꯛ ꯄꯨꯂꯞ ꯆꯠꯁꯤꯗ ꯅꯪꯁꯨ ꯅꯣꯏ ꯅꯃꯥꯟꯅꯕ ꯅꯃꯥꯟꯅꯕ ꯑꯃ ꯑꯅꯤꯁꯨ ꯀꯧꯔꯛꯑꯣ ꯑꯩꯁꯨ ꯏꯃꯥꯟꯅꯕ ꯏꯃꯥꯟꯅꯕ ꯑꯃ ꯑꯅꯤ ꯊꯤꯔꯛꯑꯥꯒꯦ ꯑꯗꯨꯒ ꯀꯣꯏ ꯆꯠꯁꯦ ꯑꯩꯈꯣꯏ ꯃꯤ ꯈꯔ ꯌꯥꯝꯃꯗꯤ ꯅꯨꯡꯉꯥꯏꯅꯤ ꯃꯥꯟꯅꯦ ꯃꯥꯟꯅꯦ ꯎꯝ ꯑꯗꯨ ꯑꯩ ꯌꯨꯝ ꯌꯨꯝ ꯌꯨꯝꯗꯨꯗꯤ ꯀꯟꯇꯦꯛ ꯑꯝꯇ ꯍꯥꯟꯅ ꯇꯧꯔꯛꯑꯣꯌꯨꯅ ꯃꯣꯏ ꯑꯥ ꯂꯩꯕꯝꯗꯣ ꯂꯦꯛꯐꯝꯗꯣ ꯃꯥꯟꯅꯦ ꯃꯥꯟꯅꯦ ꯀꯥꯟꯅꯗꯦ ꯖꯒꯥ ꯖꯒꯥꯗꯨ ꯃꯤ ꯃꯤ ꯄꯨꯂꯞ ꯕꯨꯛ ꯂꯩꯔꯝꯃꯗꯤ ꯐꯔꯛꯇꯥꯒꯅꯦ ꯑꯗꯨꯅ ꯑꯗꯨꯅ ꯌꯥꯔꯗꯤ ꯑꯥ ꯑꯗꯨꯗꯤ ꯐꯔꯛ ꯇꯥꯔꯦ ꯑꯗꯨ ꯍꯥꯟꯅ ꯅꯣꯏ ꯅꯃꯥꯟꯅꯕꯈꯩꯗ ꯀꯣꯜ ꯇꯧꯈ꯭ꯔꯣ ꯑꯗꯨꯒ ꯑꯩꯈꯣꯏ ꯃꯤ ꯑꯅꯤ ꯈꯛꯇ ꯂꯥꯛ ꯑꯅꯤ ꯂꯥꯛꯑꯒꯦ ꯑꯩꯒ ꯅꯣꯏꯁꯨ ꯅꯃꯥꯟꯅꯕ ꯑꯃ ꯑꯅꯤ ꯍꯧꯒꯦ ꯍꯧꯔꯛꯑꯣ ꯑꯗꯨꯒ ꯃꯤ ꯈꯔ ꯌꯥꯝꯃꯗꯤ ꯄꯥꯔꯇꯤ ꯅꯨꯡꯉꯥꯏꯅꯤꯕ ꯍꯣꯏ ꯍꯥꯏꯐꯦꯠ ꯐꯣꯟ ꯇꯧ ꯃꯣꯏꯔꯥꯡꯂꯣꯝ ꯐꯣꯟ ꯇꯧꯈ꯭ꯔꯣ ꯑꯗꯨꯒ ꯍꯣꯏ ꯍꯣꯏ ꯐꯔꯦ ꯐꯔꯦ